ꯍꯜꯂꯣ ꯑꯩꯈꯣꯏ ꯁꯤ ꯑꯩꯈꯣꯏꯒꯤ ꯃꯣꯔꯦꯒꯤ ꯗꯨꯀꯥꯟ ꯐꯝꯕ ꯏꯅꯥꯎꯗꯨꯅꯤꯀꯣ ꯑꯧ ꯑꯩꯁꯤ ꯃꯅꯤꯄꯨꯔꯗ ꯁꯨꯝ ꯀꯣꯏꯕ ꯂꯥꯛꯄꯅꯦꯕ ꯅꯨꯃꯤꯠ ꯒꯤ ꯑꯗꯣ ꯑꯩ ꯍꯌꯦꯡꯁꯤ ꯃꯣꯔꯦ ꯌꯧꯁꯤꯜꯂꯛꯀꯦꯅ ꯈꯟꯖꯕ ꯑꯗꯣ ꯍꯧꯖꯤꯛ ꯄꯣꯠ ꯆꯩ ꯕ꯭ꯂꯥꯡꯀꯦꯠꯀꯨꯝꯕꯁꯦ ꯅꯤꯡꯊꯝꯊꯥ ꯆꯪꯉꯛꯄꯁꯤꯗ ꯕ꯭ꯂꯥꯡꯀꯦꯠꯀꯨꯝꯕꯁꯤ ꯃꯔꯥꯡ ꯀꯥꯏꯅ ꯐꯪꯕꯤꯔꯤꯕ꯭ꯔꯥ ꯀꯃꯥꯏꯅ ꯇꯧꯒꯦ

ꯑꯧ ꯑꯁ ꯌꯥꯝ ꯅꯨꯡꯉꯥꯏꯖꯔꯦ ꯑꯗꯨꯗꯤ ꯑꯩꯈꯣꯏꯒꯤ ꯕ꯭ꯂꯥꯡꯀꯦꯠ ꯅꯠꯇꯕ ꯑꯩꯈꯣꯏꯒꯤ ꯀꯤꯆꯟꯒꯤ ꯃꯦꯇꯔꯤꯌꯦꯜꯒꯨꯝꯕꯁꯤ ꯑꯗꯨꯝ ꯐꯪꯒꯅꯤꯀꯣ ꯑꯧ ꯑꯗꯣ ꯑꯁ ꯌꯥꯝ ꯅꯨꯡꯉꯥꯏꯖꯔꯦ ꯑꯗꯨ ꯍꯌꯦꯡꯁꯤ ꯑꯩ ꯃꯇꯝ ꯆꯥꯅ ꯌꯧꯖꯔꯛꯑꯒꯦ ꯑꯗꯨꯒ ꯑꯣꯖꯥꯒꯤ ꯗꯨꯀꯥꯟꯗꯨꯁꯨ ꯑꯩ ꯊꯤꯖꯔꯛꯀꯦ ꯊꯝꯖꯔꯦ ꯊꯝꯖꯔꯦ ꯌꯥꯝꯅ ꯊꯦꯡ ꯌꯨ ꯊꯦꯡ ꯌꯨ